ꯍꯟꯗꯛꯁꯦ ꯃꯣꯁꯀꯤꯇꯣꯒ ꯏꯜꯅꯦꯁꯁꯦ ꯀꯗꯥꯏꯗꯒꯤ ꯊꯣꯂꯛꯄ꯭ꯔꯥ ꯍꯥꯏꯔꯒ ꯑꯃꯣꯠ ꯃꯌꯥꯝꯁꯦ ꯌꯨꯝ ꯌꯨꯝꯗꯔꯥ ꯃꯄꯥꯟꯗꯔꯥ ꯅꯣꯡ ꯆꯨꯔꯛꯄ ꯑꯃꯨꯛ ꯅꯣꯡ ꯍꯥꯡꯕ ꯑꯗꯨꯒꯤ ꯑꯃꯣꯠꯄ ꯃꯌꯥꯝꯁꯦ ꯂꯩꯕꯒꯤ ꯃꯣꯁꯀꯤꯇꯣꯁꯦ ꯌꯥꯝ ꯊꯣꯂꯛꯑꯦ ꯊꯣꯛꯄꯗꯒꯤ ꯑꯉꯥꯡꯁꯤꯡꯗꯔꯥ ꯅꯠꯇ꯭ꯔꯒ ꯑꯍꯜꯁꯤꯡꯗꯔꯥ ꯃꯣꯏ ꯃꯣꯁꯀꯤꯇꯣꯁꯤꯅ ꯆꯤꯛꯄꯒꯤ ꯑꯅꯥꯕ ꯗꯦꯡꯒꯨꯒꯨꯝꯕ ꯑꯗꯨꯒ ꯃꯦꯂꯔꯤꯌꯥꯒꯨꯝꯕꯁꯦ ꯑꯌꯥꯝꯕ ꯍꯧꯖꯤꯛꯁꯦ ꯊꯣꯂꯛꯑꯦ ꯑꯗꯨ ꯀꯔꯝꯍꯥꯏꯅ ꯑꯁꯤꯁꯦ ꯍꯟꯊꯕ ꯉꯝꯒꯦ ꯍꯥꯏꯔꯕꯗꯤ ꯑꯩꯈꯣꯏꯅ ꯐꯖꯅ ꯁꯦꯡꯗꯣꯛꯄ ꯃꯊꯧ ꯇꯥꯏ ꯂꯨꯅ ꯅꯥꯟꯅ ꯊꯝꯂꯕꯗꯤ ꯃꯣꯁꯀꯤꯇꯣꯁꯦ ꯃꯥꯡꯒꯅꯤ ꯃꯣꯁꯀꯤꯇꯣꯁꯦ ꯀꯔꯝꯍꯥꯏꯅ ꯆꯤꯛꯍꯜꯂꯣꯏꯒꯦ ꯍꯥꯏꯔꯕꯗꯤ ꯑꯩꯈꯣꯏꯅ ꯒꯨꯠ ꯅꯥꯏꯠ ꯊꯥꯒꯗꯕꯅꯦ ꯑꯗꯨꯁꯨ ꯀꯣꯏꯜꯗꯨꯗꯤ ꯃꯩꯈꯨ ꯊꯣꯛꯑꯦ ꯃꯩꯈꯨ ꯊꯣꯛꯄꯗ ꯑꯩꯈꯣꯏꯒꯤ ꯍꯛꯆꯥꯡ ꯌꯥꯝ ꯁꯣꯛꯑꯦ ꯑꯗꯨꯒꯤ ꯂꯤꯀꯨꯏꯠ ꯑꯣꯏꯅ ꯁꯤꯖꯤꯟꯅꯒꯗꯕꯅꯦ ꯑꯗꯨ ꯁꯤꯖꯤꯟꯅꯔꯒ ꯂꯨꯅ ꯅꯥꯟꯅ ꯊꯝꯂꯕꯗꯤ ꯑꯩꯈꯣꯏꯁꯦ ꯑꯅꯥꯕꯗꯒꯤ ꯉꯥꯛꯊꯣꯛꯄ ꯉꯝꯒꯅꯤ